ꯁ꯭ꯇꯥꯝꯁꯤꯡꯖꯦ ꯈꯣꯝꯖꯤꯟꯕ ꯃꯇꯝꯗ ꯁ꯭ꯇꯥꯝꯗ ꯂꯩꯔꯤꯕ ꯗ꯭ꯔꯣꯌꯤꯡꯒꯨꯝꯕ ꯃꯣꯏꯅ ꯌꯦꯛꯏꯕ ꯂꯥꯏ ꯄ꯭ꯔꯤꯟꯠꯇꯨꯒꯤ ꯌꯦꯡꯉꯨꯔꯕ ꯃꯇꯝꯗ ꯑꯩꯈꯣꯏ ꯀꯔꯝꯕ ꯃꯐꯝ ꯗꯤꯁꯇ꯭ꯔꯤꯛ ꯅꯠꯇ꯭ꯔꯒ ꯃꯣꯏꯒꯤ ꯀꯜꯆꯔ ꯑꯗꯨꯒ ꯂꯝꯗꯝ ꯀꯟꯇ꯭ꯔꯤꯒꯤ ꯍꯥꯏꯔꯨꯔꯒꯗꯤ ꯃꯣꯏꯒꯤ ꯀꯜꯆꯔ ꯑꯃꯁꯨꯡ ꯃꯣꯏꯒꯤ ꯅꯥꯠꯀꯤ ꯆꯠꯅꯕꯤ ꯀꯔꯝ ꯔꯝꯕ ꯃꯈꯜꯒꯤ ꯂꯩꯒꯦ ꯍꯥꯏꯕꯗꯨ ꯈꯪꯕ ꯌꯥꯏ ꯑꯩꯈꯣꯏꯒꯤ ꯏꯟꯗꯤꯌꯥꯒꯤ ꯑꯣꯏꯅꯗꯤ ꯑꯩꯈꯣꯏꯒꯤ ꯏꯟꯗꯤꯌꯟ ꯁ꯭ꯇꯥꯝꯁꯇꯥ ꯑꯩꯈꯣꯏ ꯃꯅꯤꯄꯨꯔꯒꯤ ꯑꯣꯏꯔꯁꯨ ꯃꯅꯤꯄꯨꯔꯤ ꯗꯥꯟꯁꯁꯦ ꯌꯥꯎꯔꯤꯕꯅꯤ ꯑꯗꯨꯅ ꯈꯣꯏ ꯁ꯭ꯇꯥꯝꯁꯤꯒꯤ ꯃꯠ ꯁ꯭ꯇꯥꯝꯁꯤꯅ ꯁ꯭ꯇꯥꯝꯁꯤꯒꯤ ꯈꯨꯗꯣꯜꯅ ꯑꯈꯣꯏ ꯃꯅꯤꯄꯨꯔꯁꯦ ꯁꯛ ꯇꯥꯛꯏꯕꯅꯤ ꯑꯗꯨꯅ ꯄꯤꯛꯈ꯭ꯔꯕ ꯆꯦꯗꯨꯁꯨ ꯃꯃꯜ ꯂꯩꯇꯕ ꯆꯦꯅꯦꯗꯤ ꯍꯥꯏꯕ ꯌꯥꯔꯣꯏ ꯑꯗꯨꯅ ꯃꯔꯝ ꯑꯣꯏꯔꯀꯥꯟꯗ ꯌꯥꯝꯅ ꯇꯝꯖꯅꯤꯉꯥꯏ ꯂꯩꯑꯅ ꯍꯥꯏꯖꯅꯤꯡꯉꯤ